ꯚꯥꯔꯠꯀꯤ ꯈꯨꯟꯅꯥꯏꯗ ꯂꯥꯏꯅꯤꯡꯒꯤ ꯊꯧꯗꯥꯡ ꯑꯁꯤ ꯑꯁꯨꯛꯀꯤ ꯃꯇꯤꯛ ꯌꯥꯝꯅ ꯆꯥꯎꯋꯤ ꯍꯥꯏꯕ ꯌꯥꯏ ꯚꯥꯔꯠ ꯑꯁꯤ ꯖꯥꯠ ꯃꯥꯟꯅꯗꯕ ꯀꯌꯥꯅ ꯂꯩꯕ ꯃꯐꯝ ꯑꯃꯅꯤ ꯃꯐꯝ ꯑꯁꯤꯗ ꯙꯔꯃꯒꯤ ꯈꯦꯠꯅꯕ ꯀꯌꯥ ꯂꯩꯗꯨꯅꯁꯨ ꯑꯩꯈꯣꯏ ꯈꯨꯗꯤꯡꯃꯛ ꯑꯃꯠꯇ ꯑꯣꯏꯅ ꯑꯃꯅ ꯑꯃꯕꯨ ꯅꯨꯡꯁꯤꯅꯅ ꯑꯃꯅ ꯑꯃꯒꯤ ꯙꯔꯃꯕꯨ ꯏꯀꯥꯏ ꯈꯨꯝꯅꯔꯒ ꯍꯤꯡꯃꯤꯟꯅꯔꯤ ꯌꯨꯅꯤꯚꯔꯁꯤꯇꯤ ꯏꯟ ꯗꯥꯏꯕꯔꯁꯤꯇꯤ ꯍꯥꯏꯔꯒ ꯄꯨꯟꯅ ꯍꯤꯡꯃꯤꯟꯅꯕ ꯑꯁꯤꯕꯨ ꯈꯪꯅꯩ ꯃꯁꯤꯒꯤꯗꯃꯛꯇ ꯑꯩꯈꯣꯏꯅ ꯑꯩ ꯑꯩꯅ ꯐꯩ ꯈꯟꯅ ꯆꯠꯂꯤꯕ ꯙꯔꯃ ꯑꯁꯤꯕꯨ ꯑꯇꯣꯞꯄꯁꯨ ꯃꯥꯒꯤ ꯃꯥꯒꯤ ꯙꯔꯃꯕꯨ ꯐꯩ ꯈꯟꯅ ꯂꯥꯠꯅꯔꯤ ꯆꯠꯅꯔꯤ ꯈꯜꯂꯒ ꯏꯀꯥꯏ ꯈꯨꯝꯅꯔꯤꯕꯅꯤ ꯗꯔꯀꯥꯔ ꯑꯣꯏ ꯏꯀꯥꯏ ꯈꯨꯝꯅꯕ ꯗꯔꯀꯥꯔ ꯑꯣꯏ ꯑꯃꯗꯤ ꯑꯩꯈꯣꯏ ꯈꯨꯗꯤꯡꯃꯛ ꯑꯁꯤ ꯙꯔꯃ ꯍꯥꯏꯕ ꯑꯁꯤꯒꯤ ꯑꯐꯕ ꯋꯥꯈꯜꯂꯣꯟ ꯀꯌꯥꯁꯤꯅ ꯑꯐꯕ ꯑꯆꯦꯠꯄ ꯃꯔꯤ ꯑꯃꯒ ꯂꯣꯏꯅꯅ ꯆꯦꯠꯅ ꯄꯨꯟꯁꯤꯟꯗꯨꯅ ꯍꯤꯡꯃꯤꯟꯅꯕ ꯗꯔꯀꯥꯔ ꯑꯣꯏ